ꯑꯩꯉꯣꯟꯗ ꯍꯦꯜꯐꯨꯜ ꯑꯣꯏꯕ ꯑꯦꯞꯁ ꯈꯔ ꯍꯥꯏꯔꯒꯗꯤ ꯑꯍꯥꯟꯕꯗꯀꯣ ꯌꯨꯇ꯭ꯌꯨꯞꯁ ꯌꯨꯇ꯭ꯌꯨꯞꯁ ꯌꯦꯡꯕꯁꯦ ꯌꯥꯝꯅ ꯀꯥꯟꯅꯩꯌꯦ ꯍꯥꯏꯗꯤ ꯑꯩꯅ ꯋꯥꯛꯑꯥꯎꯠ ꯇꯧꯅꯤꯡꯕꯒꯤ ꯏꯍꯨꯜ ꯑꯃ ꯐꯥꯎꯔꯛꯏꯁꯦ ꯌꯨꯇ꯭ꯌꯨꯞ ꯌꯦꯡꯕꯗꯒꯤꯅꯦꯕꯀꯣ ꯍꯥꯏꯗꯤ ꯃꯣꯏꯒꯤ ꯃꯣꯗꯦꯜ ꯑꯗꯒꯤ ꯐꯤꯒꯔ ꯐꯖꯕꯒ ꯎꯕꯁꯦ ꯑꯣ ꯑꯩꯁꯨ ꯁꯨꯃꯥꯏꯅ ꯋꯥꯛꯑꯥꯎꯠꯀ ꯇꯣꯔꯒꯗꯤ ꯁꯦꯝꯕ ꯌꯥꯏ ꯀꯥꯏꯗꯣ ꯑꯗꯨꯗꯒꯤꯅꯦꯕ ꯑꯩꯒꯤ ꯋꯥꯈꯜꯂꯣꯟ ꯄꯣꯛꯂꯛꯏꯁꯦ ꯑꯗꯨꯅ ꯑꯩꯒꯤ ꯐꯁ ꯀꯩꯅꯣ ꯍꯦꯜꯗꯤ ꯂꯥꯏꯞꯁ꯭ꯇꯥꯏꯜꯗ ꯂꯩꯅꯤꯡꯕꯒꯤ ꯀꯩꯅꯣꯁꯦ ꯌꯨꯇ꯭ꯌꯨꯞꯅꯦ ꯈꯜꯂꯦ ꯑꯗꯒꯤ ꯑꯅꯤꯁꯨꯕꯗ ꯏꯟꯁꯇꯒ꯭ꯔꯥꯝ ꯏꯟꯁꯇꯒ꯭ꯔꯥꯝ ꯍꯥꯏꯁꯤꯗꯕꯨ ꯃꯁꯛ ꯐꯖꯕ ꯅꯨꯄꯤ ꯑꯣꯔ ꯅꯨꯄꯥ ꯑꯗꯒꯤ ꯂꯦꯇꯦꯁ ꯕ꯭ꯔꯦꯟꯕꯨ ꯑꯣꯏꯔꯣ ꯂꯣꯏꯅ ꯐꯪꯏꯗꯅ ꯑꯗꯣ ꯃꯈꯣꯏ ꯃꯌꯥꯝꯗꯣ ꯎꯔꯒ ꯑꯩꯅ ꯄꯥꯝꯖꯕꯕꯨ ꯑꯣꯏꯔꯣ ꯏꯟꯁꯄꯥꯌꯔꯗ ꯌꯥꯝꯅ ꯇꯧꯕꯗꯣ ꯑꯩ ꯁꯤ ꯄꯥꯝꯃꯦ ꯍꯥꯏꯔꯗꯤ ꯑꯩꯉꯣꯟꯗ ꯑꯔꯟ ꯇꯧꯍꯟꯅꯤꯡꯕꯒꯤ ꯊꯧꯅꯥ ꯑꯃ ꯂꯥꯛꯄꯗꯣ ꯑꯗꯨꯅꯦꯅ ꯍꯥꯏꯅꯤꯡꯉꯦ